ꯑꯩꯈꯣꯏꯅ ꯄꯣꯛꯄꯗ ꯉꯥꯏꯔꯤꯕ ꯑꯉꯥꯡꯁꯤꯡꯁꯤ ꯑꯗꯨꯛꯀꯤ ꯃꯇꯤꯛ ꯆꯦꯛꯁꯤꯟꯅ ꯗꯔꯀꯥꯔ ꯑꯣꯏ ꯄꯣꯛꯇ꯭ꯔꯤꯉꯩꯗꯒꯤ ꯍꯧꯅ ꯑꯉꯥꯡꯁꯤ ꯗꯥꯛꯇꯔꯗ ꯇꯣꯏꯅ ꯇꯣꯏꯅ ꯆꯠꯇꯨꯅ ꯅꯤꯌꯣꯝ ꯅꯥꯏꯅ ꯃꯇꯝ ꯆꯥꯅ ꯍꯤꯗꯥꯛ ꯂꯥꯡꯊꯛ ꯀꯥꯞꯄ ꯃꯃꯥꯗ ꯄꯣꯛꯂꯛꯄꯗ ꯅꯥꯗꯅꯕ ꯑꯗꯒꯤ ꯑꯁꯣꯏ ꯑꯉꯥꯝ ꯌꯥꯎꯗꯅꯕ ꯆꯦꯛꯁꯤꯟ ꯊꯧꯔꯥꯡ ꯂꯧꯈꯠꯄ ꯑꯁꯤꯒꯤꯗꯃꯛ ꯂꯧꯈꯠꯅꯕ ꯗꯥꯛꯇꯔꯗ ꯃꯇꯝ ꯆꯥꯅ ꯆꯥꯅ ꯆꯠꯇꯅ ꯍꯥꯏꯗꯤ ꯄꯣꯛꯇ꯭ꯔꯤꯉꯩꯗꯒꯤ ꯂꯥꯏꯌꯦꯡꯍꯧꯕ ꯃꯊꯧ ꯇꯥꯏ ꯑꯗꯨꯅ ꯄꯣꯛꯑꯕ ꯃꯇꯝꯗ ꯑꯩꯈꯣꯏꯅ ꯑꯉꯥꯡ ꯑꯁꯤ ꯌꯥꯝꯅ ꯆꯦꯛꯁꯤꯟꯅ ꯊꯝꯕꯤꯕ ꯍꯥꯏꯗꯤ ꯅꯥꯗ ꯌꯦꯛꯇꯅꯕ ꯍꯣꯠꯅꯕ ꯅꯥꯗꯅꯕ ꯍꯥꯏꯕꯁꯤꯗ ꯑꯩꯈꯣꯏꯒꯤ ꯑꯀꯣꯏꯕꯒꯤ ꯐꯤꯕꯝ ꯌꯥꯝꯅ ꯗꯔꯀꯥꯔ ꯑꯣꯏ ꯃꯅꯝ ꯅꯝꯊꯤꯕ ꯅ ꯆꯤꯡꯕ ꯂꯩꯔꯒꯗꯤ ꯑꯉꯥꯡꯁꯤ ꯅꯥꯅꯕꯒꯤ ꯃꯆꯥꯛ ꯑꯣꯏ ꯑꯗꯒꯤ ꯑꯀꯣꯏꯕꯗ ꯏꯁꯤꯡ ꯇꯨꯡꯍꯟꯗꯕ ꯀꯥꯡꯅꯨꯡ ꯆꯤꯛꯇꯅꯕ ꯀꯥꯡꯅ ꯆꯤꯛꯄꯗꯒꯤ ꯃꯤ ꯀꯌꯥꯒꯤ ꯄꯨꯟꯁꯤ ꯂꯣꯏ ꯑꯗꯨꯅ ꯑꯗꯨꯝꯕ ꯀꯌꯥꯗꯒꯤ ꯉꯥꯛꯊꯣꯛꯇꯅ ꯑꯉꯥꯡ ꯑꯄꯤꯛꯄ ꯑꯉꯥꯡ ꯀꯥꯡꯒꯟ ꯐꯖꯅ ꯑꯉꯥꯡꯒꯤ ꯈꯟꯕꯤꯗꯅ ꯍꯨꯝꯇꯣꯛꯇꯅ ꯑꯩꯈꯣꯏ ꯁꯦꯕꯥ ꯇꯧꯕꯤꯕ ꯑꯗꯒꯤ ꯈꯔ ꯂꯩꯔꯒ ꯑꯉꯥꯡꯁꯤ ꯑꯩꯈꯣꯏꯒꯤ ꯆꯤꯡꯕ ꯈꯣꯠꯄ ꯂꯥꯛꯄ ꯊꯣꯛꯇꯅꯕꯩꯗꯃꯛ ꯄꯣꯂꯤꯌꯣ ꯍꯤꯗꯥꯛꯅ ꯆꯤꯡꯕ ꯃꯇꯝ ꯆꯥꯅ ꯆꯥꯟ ꯄꯤꯊꯛꯇꯅ ꯗꯥꯛꯇꯔꯒꯤ ꯑꯦꯗꯚꯥꯏꯁ ꯃꯇꯨꯡ ꯏꯟꯅ ꯇꯧꯕꯤꯕ ꯑꯁꯤ ꯆꯪꯏ ꯑꯗꯨꯅ ꯑꯩꯈꯣꯏꯅ ꯑꯉꯥꯡ ꯑꯁꯤ ꯑꯁꯣꯏ ꯑꯉꯥꯝ ꯌꯥꯎꯔꯛꯑꯒꯗꯤ ꯄꯣꯛꯄꯗꯒꯤ ꯑꯁꯣꯏ ꯑꯉꯥꯝ ꯌꯥꯎꯕ ꯀꯌꯥ ꯌꯥꯎꯏ ꯃꯗꯨ ꯗꯥꯛꯇꯔꯗ ꯄꯨꯈꯠꯇꯅ ꯃꯇꯝ ꯆꯥꯅ ꯆꯥꯅ ꯂꯥꯏꯌꯦꯡꯕꯤꯗꯅ ꯀꯔꯤ ꯇꯧꯕ ꯌꯥꯕꯒꯦ ꯍꯥꯏꯕ ꯇꯧꯕꯤꯕ ꯑꯗꯨꯒ ꯗꯥꯛꯇꯔꯗ ꯌꯦꯡꯕꯤꯕ ꯑꯁꯤ ꯗꯔꯀꯥꯔ ꯑꯣꯏ ꯀꯅꯥꯒꯨꯝꯕꯅ ꯃꯆꯥ ꯅꯥꯔꯛꯑꯁꯨ

ꯁꯥꯡꯅ ꯍꯤꯡꯕ ꯉꯝꯍꯟꯗꯦ ꯃꯗꯨ ꯊꯣꯛꯇꯅꯕꯩꯗꯃꯛꯇ ꯑꯩꯈꯣꯏꯅ ꯃꯤꯑꯣꯏꯕꯁꯦ ꯍꯧꯖꯤꯛꯇꯤ ꯆꯥꯎꯈꯠꯂꯕ ꯃꯇꯝꯅꯤꯅ ꯗꯥꯛꯇꯔ ꯐꯖꯅ ꯌꯦꯡꯕ ꯇꯥꯟꯅꯕ ꯑꯗꯨꯛꯀꯤ ꯃꯇꯤꯛ ꯗꯔꯀꯥꯔ ꯑꯣꯏ ꯑꯄꯤꯛꯄ ꯑꯉꯥꯡꯁꯤꯡꯁꯤ ꯌꯥꯝꯅ ꯅꯥꯒꯟꯕ ꯑꯩꯈꯣꯏꯒꯤ ꯂꯣꯛ ꯂꯥꯏꯍꯧ ꯇꯧꯕ ꯑꯗꯒꯤ ꯌꯥꯡ ꯆꯤꯡꯕ ꯃꯌꯥꯝ ꯊꯣꯛꯏ ꯑꯗꯨꯅ ꯍꯧꯖꯤꯛꯇꯤ ꯑꯩꯈꯣꯏꯒꯤ ꯑꯉꯥꯡꯁꯤꯡꯁꯦ ꯅꯗꯅꯕ ꯑꯗꯨꯛꯀꯤ ꯃꯇꯤꯛ ꯑꯩꯈꯣꯏꯒꯤ ꯃꯃꯥ ꯃꯄꯥꯒꯤ ꯃꯤꯠꯌꯦꯡ ꯆꯪꯕ ꯗꯔꯀꯥꯔ ꯑꯣꯏ ꯀꯔꯤꯒꯨꯝꯕ ꯑꯩꯈꯣꯏꯅ ꯅꯤꯡꯊꯤꯅ ꯇꯧꯕꯤꯕ ꯑꯉꯥꯡꯒ ꯅꯤꯡꯊꯤꯅ ꯁꯦꯅꯕꯤꯗꯕ ꯑꯉꯥꯡꯒ

ꯃꯁꯤ ꯆꯪꯉꯤ ꯃꯇꯝ ꯆꯥꯅ ꯆꯥꯛ ꯑꯗꯒꯤ ꯈꯣꯝ ꯄꯤꯊꯛꯄ ꯑꯗꯒꯤ

ꯑꯗꯨꯃꯥꯏꯅ ꯇꯧꯗꯅ ꯃꯈꯣꯏꯕꯨ ꯑꯩꯈꯣꯏ ꯍꯣꯠꯅꯕꯁꯦ ꯃꯃꯥ ꯃꯄꯥꯒꯤ ꯑꯆꯧꯕ ꯊꯧꯗꯥꯡꯅꯤ ꯍꯥꯏꯅ ꯑꯩ ꯊꯝꯖꯅꯤꯡꯏ